ꯈꯨꯗꯣꯡ ꯀꯛꯆꯤꯡꯒꯤ ꯑꯣꯏꯅꯗꯤ ꯈꯨꯗꯣꯡ ꯆꯥꯗꯕ ꯍꯥꯏꯁꯤ ꯂꯝꯕꯤ ꯊꯣꯡ ꯃꯈꯩꯁꯤ ꯈꯨꯗꯣꯡ ꯑꯝꯕꯣꯛ ꯆꯥꯗ꯭ꯔꯦ ꯂꯝꯕꯤ ꯃꯈꯩꯁꯤꯁꯨ ꯑꯃꯣꯃꯩ ꯆꯠꯄ ꯌꯥꯗ꯭ꯔꯦ ꯑꯗꯒꯤ ꯀꯩꯅꯣ ꯁ꯭ꯀꯨꯜ ꯂꯩꯔꯤꯕ ꯃꯈꯩꯁꯤꯁꯨ ꯈꯔ ꯑꯗꯨꯝ ꯁꯔꯀꯥꯔꯒꯤ ꯁ꯭ꯀꯨꯜ ꯃꯈꯩ ꯁꯤꯗꯔꯛꯏꯁꯦ ꯑꯁꯤꯁꯤꯁꯨ ꯈꯔ ꯐꯒꯠꯍꯟꯅꯤꯡꯏ ꯑꯗꯨꯒ ꯑꯩꯈꯣꯏꯒꯤ ꯀꯛꯆꯤꯡ ꯗꯤꯁꯇ꯭ꯔꯤꯛꯀꯤ ꯑꯣꯏꯅ ꯍꯣꯏꯄꯤꯇꯥꯜ ꯂꯩꯔꯤꯁꯤꯁꯨ ꯁꯤ ꯍꯩꯆ ꯁꯤꯁꯤꯁꯨ ꯑꯩꯈꯣꯏꯅ ꯈꯔ ꯆꯥꯎꯈꯠꯍꯟꯕ ꯑꯗꯒꯤ ꯑꯩꯈꯣꯏ ꯐꯦꯁꯤꯂꯤꯇꯤ ꯐꯪꯗꯕ ꯃꯈꯩꯁꯤꯁꯨ ꯃꯌꯥꯝ ꯑꯃ ꯐꯪꯍꯟꯅꯤꯡꯉꯦ ꯑꯩꯈꯣꯏꯗ ꯈꯨꯗꯣꯡ ꯆꯥꯗꯕ ꯃꯌꯥꯝꯃ ꯑꯉꯥꯡ ꯎꯅꯕꯗ ꯑꯣꯏꯔꯒꯁꯨ ꯑꯗꯒꯤ ꯑꯅꯥ ꯑꯌꯦꯛꯀꯤꯗ ꯑꯣꯏꯇꯥꯔꯒꯁꯨ ꯑꯩꯈꯣꯏꯅ ꯑꯥ ꯏꯝꯐꯥꯜ ꯇꯥꯟꯅ ꯆꯠꯂꯤꯕ ꯊꯧꯕꯥꯜ ꯇꯥꯟꯅ ꯆꯠꯂꯤꯁꯤ ꯆꯠꯇ꯭ꯔꯉꯥꯏ ꯍꯣꯁꯄꯤꯇꯥꯜ ꯁꯤꯗꯁꯨ ꯆꯥꯎꯈꯠꯄꯗꯣ ꯆꯥꯎꯈꯠꯂꯛꯄ ꯍꯦꯟꯅ ꯑꯐꯕ ꯐꯦꯁꯤꯂꯤꯇꯤ ꯐꯪꯕꯗꯣ ꯑꯩꯈꯣꯏ ꯄꯥꯝꯃꯤ ꯑꯗꯨꯒ ꯂꯝꯕꯤ ꯊꯣꯡꯁꯤꯁꯨ ꯃꯔꯨꯑꯣꯏꯅ ꯂꯝꯕꯤ ꯊꯣꯡꯁꯤꯁꯨ ꯑꯩꯈꯣꯏ ꯅꯨꯡꯉꯥꯏꯖꯗꯦ ꯑꯁꯤ ꯃꯌꯥꯝꯁꯦ ꯑꯥꯈꯣꯏ ꯆꯥꯎꯈꯠ ꯆꯥꯎꯈꯠꯍꯟꯕꯗꯣ ꯑꯥꯈꯣꯏ ꯄꯥꯝꯃꯤ ꯌꯥꯝꯊꯨꯅ ꯁꯦꯝꯕꯤꯕ ꯂꯝꯕꯤ ꯊꯣꯡ ꯁꯦꯝꯕꯤꯕ ꯑꯗꯨꯗꯒꯤ ꯁ꯭ꯀꯨꯜ ꯁꯔꯀꯥꯔ ꯁ꯭ꯀꯨꯜ ꯆꯥꯎꯈꯠꯇꯅ ꯂꯩꯔꯤꯕ ꯃꯈꯩ ꯁꯦꯝꯕꯤꯕ ꯑꯗꯒꯤ ꯍꯣꯏꯄꯤꯇꯥꯜꯁꯤꯡ ꯀꯩꯅꯣ ꯐꯦꯁꯤꯂꯤꯇꯤ ꯈꯔ ꯐꯪꯍꯟꯕ ꯑꯁꯤ ꯃꯈꯩꯁꯦ ꯑꯩꯈꯣꯏ ꯌꯥꯝ ꯄꯥꯝꯃꯦ